ꯑꯩꯍꯥꯛꯅ ꯃꯅꯤꯄꯨꯔꯤ ꯑꯁꯤ ꯀꯔꯝꯅ ꯇꯝꯈꯤꯕꯒꯦ ꯍꯥꯏꯕꯒꯤ ꯃꯇꯥꯡꯗ ꯑꯩ ꯋꯥꯍꯩ ꯑꯃꯅꯤ ꯊꯝꯖꯒꯦ ꯑꯁꯨꯃꯥꯏꯅ ꯑꯉꯥꯡ ꯑꯣꯏꯔꯤꯉꯩꯗ ꯑꯩꯍꯥꯛꯅ ꯁ꯭ꯀꯨꯜ ꯇꯝꯃꯤꯉꯩꯗ ꯁ꯭ꯀꯨꯜꯗꯒꯤ ꯃꯩꯇꯩꯂꯣꯟ ꯃꯅꯤꯄꯨꯔꯤ ꯂꯣꯟ ꯑꯁꯤ ꯇꯝꯃꯝꯃꯤ ꯑꯗꯨꯒ ꯃꯌꯦꯛꯁꯨ ꯕꯦꯡꯒꯥꯂꯤ ꯃꯩꯇꯩꯂꯣꯟ ꯍꯥꯏꯅ ꯑꯩꯈꯣꯏꯅꯁꯨ ꯈꯪꯅꯩ ꯑꯗꯨꯃꯥꯏꯅ ꯑꯩꯈꯣꯏꯅ ꯑꯣꯖꯥꯅ ꯇꯥꯛꯄꯤꯔꯒ ꯇꯝꯃꯛꯏ ꯇꯝꯕꯒꯤ ꯃꯇꯨꯡ ꯏꯟꯅ ꯑꯩꯈꯣꯏꯅ ꯃꯅꯤꯄꯨꯔꯤ ꯂꯣꯟ ꯑꯁꯦ ꯈꯔ ꯈꯔ ꯈꯔ ꯈꯔ ꯈꯔ ꯁꯨꯝ ꯈꯪꯕ ꯍꯧꯔꯛꯈꯤ ꯑꯗꯨꯗꯒꯤ ꯃꯇꯝ ꯈꯔ ꯑꯗꯨꯝ ꯁ꯭ꯀꯨꯜꯗ ꯃꯍꯩ ꯇꯝꯃꯤꯉꯩꯗ ꯂꯥꯏꯔꯤꯛꯀꯤ ꯃꯅꯤꯄꯨꯔꯤ ꯕꯦꯡꯒꯥꯂꯤ ꯂꯣꯟ ꯑꯣꯔ ꯃꯅꯤꯄꯨꯔꯤ ꯂꯣꯟ ꯃꯩꯇꯩꯂꯣꯟꯁꯦ ꯇꯝꯃꯛꯇꯅ ꯑꯩꯈꯣꯏꯅ ꯈꯕꯔ ꯅ꯭ꯌꯨꯖꯄꯦꯄꯔ ꯄꯥꯕ ꯐꯪꯉꯤ ꯅ꯭ꯌꯨꯖꯄꯦꯄꯔꯁꯤꯗ ꯑꯗꯨꯝ ꯄꯥꯅ ꯄꯥꯅ ꯅꯣꯡꯃ ꯅꯣꯡꯃꯒꯤ ꯑꯦꯛꯁꯄꯤꯔꯤꯌꯦꯟꯁ ꯍꯥꯏꯕꯁꯤ ꯍꯩꯔꯛꯈꯤ ꯑꯗꯨꯒ ꯃꯅꯤꯄꯨꯔꯤ ꯂꯣꯟ ꯑꯁꯤ ꯉꯥꯡꯕꯁꯨ ꯍꯩꯔꯛꯈꯤ ꯁꯨꯃꯥꯏꯅ ꯑꯩꯈꯣꯏꯒꯤ ꯄꯨꯟꯁꯤꯗ ꯁꯨꯃꯥꯏꯅ ꯇꯝꯃꯛꯇꯅ ꯑꯩꯈꯣꯏꯒꯤ ꯀꯥꯟꯅꯕ ꯃꯤꯠꯅ ꯎꯕ ꯐꯪꯗꯕ ꯄꯣꯠꯁꯨ ꯎꯕ ꯐꯪꯉꯤ ꯑꯗꯨꯒ ꯉꯥꯡꯕ ꯍꯩꯇꯕ ꯄꯨꯝꯅꯃꯛꯇꯨꯁꯨ ꯉꯥꯡꯕ ꯍꯩꯔꯛꯈꯤ ꯍꯥꯏꯕꯁꯤ ꯑꯩꯍꯥꯛꯅ ꯊꯝꯖꯅꯤꯡꯉꯤ ꯑꯁꯨꯃꯥꯏꯅ ꯑꯩꯈꯣꯏꯒꯤ ꯄꯨꯟꯁꯤꯗ ꯃꯩꯇꯩꯂꯣꯟ ꯍꯥꯏꯕꯗꯤ ꯃꯅꯤꯄꯨꯔꯤ ꯂꯣꯟ ꯑꯁꯤ ꯇꯝꯃꯛꯈꯤꯕꯅꯤ ꯑꯣꯖꯥꯅ ꯑꯉꯥꯡ ꯑꯣꯏꯔꯤꯉꯩꯗ ꯑꯣꯖꯥꯅ ꯇꯝꯕꯤꯈꯤꯕ ꯄꯨꯝꯅꯃꯛ ꯑꯁꯤ ꯑꯩꯈꯣꯏꯒꯤ ꯄꯨꯟꯁꯤꯗ ꯑꯩꯈꯣꯏꯒꯤ ꯀꯥꯅꯕ ꯑꯩꯈꯣꯏꯒꯤ ꯑꯦꯛꯁꯄꯤꯔꯤꯌꯦꯟꯁ ꯍꯥꯏꯕꯗꯨ ꯐꯪꯉꯛꯈꯤ ꯑꯗꯨꯅ ꯃꯅꯤꯄꯨꯔꯤ ꯂꯣꯟ ꯍꯥꯏꯕꯁꯤ ꯑꯩꯈꯣꯏ ꯄꯨꯝꯅꯃꯛꯇ ꯀꯥꯎꯔꯣꯏꯗꯕꯅꯤ ꯑꯩꯈꯣꯏ ꯁꯤꯅ ꯑꯩꯈꯣꯏ ꯄꯨꯟꯁꯤ ꯃꯤꯠ ꯇꯥꯡꯒꯤꯕ ꯄꯨꯝꯅꯃꯛ ꯑꯁꯨ ꯉꯥꯟꯕꯒꯨꯝꯅ ꯑꯩꯈꯣꯏꯅ ꯎꯕ ꯐꯪꯈꯤ ꯑꯗꯨꯒ ꯍꯔꯥꯎꯖꯈꯤ ꯂꯝꯊꯣꯛꯄꯗ ꯑꯣꯏꯔꯣ ꯑꯦꯅꯤ ꯂꯝꯕꯤꯗ ꯑꯣꯏꯔꯣ ꯀ꯭ꯔꯥꯏ ꯑꯦꯅꯤ ꯐꯪꯁꯟꯗ ꯑꯣꯏꯔꯣ ꯍꯩꯔꯨꯔꯕꯅꯤꯅ ꯄꯥꯕ ꯊꯣꯛꯎꯔꯕꯅꯤꯅ ꯉꯥꯡꯕ ꯍꯩꯔꯨꯔꯕꯅꯤꯅ ꯑꯩꯍꯥꯛꯀꯤ ꯀꯥꯟꯅꯕ ꯑꯁꯤ ꯑꯦꯛꯁꯄꯔꯤꯌꯦꯟꯁꯁꯤ ꯐꯪꯖꯩ ꯍꯥꯏꯕꯁꯤ ꯍꯔꯥꯎꯖꯩ ꯍꯥꯏꯕꯁꯤ ꯑꯩꯍꯥꯛ ꯇꯦꯜꯂꯞꯅ ꯁꯨꯃꯥꯏꯅ ꯊꯝꯖꯒꯦ